ꯔꯦꯗꯤꯌꯣ ꯅꯠꯇ꯭ꯔꯒ ꯇꯤꯚꯤꯗ ꯄ꯭ꯔꯤꯟꯗ ꯅꯠꯇ꯭ꯔꯒ ꯃꯦꯗꯤꯌꯥꯗ ꯃꯅꯤꯄꯨꯔꯤ ꯂꯣꯟ ꯑꯁꯤ ꯑꯩꯈꯣꯏꯅ ꯔꯦꯗꯤꯌꯣꯒꯤ ꯆꯦꯅꯦꯜ ꯑꯃꯗ ꯄꯥꯎ ꯄꯥꯕ ꯃꯅꯤꯄꯨꯔꯒ ꯃꯇꯥꯡꯗ ꯄꯥꯎ ꯄꯤꯕ ꯇꯤꯚꯤꯗꯁꯨ ꯑꯥꯏ ꯑꯦꯁ ꯇꯤꯚꯤꯗꯁꯨ ꯅꯠꯇ꯭ꯔꯒ ꯏꯝꯄꯦꯛ ꯇꯤꯕꯤꯒꯤ ꯈꯨꯠꯊꯥꯡꯗꯒꯤ ꯃꯅꯤꯄꯨꯔꯒꯤ ꯂꯣꯟꯗ ꯄꯥꯎ ꯄꯤꯕ ꯑꯗꯨꯒ ꯑꯩꯈꯣꯏꯅ ꯂꯣꯟ ꯑꯁꯤꯕꯨ ꯆꯥꯎꯈꯠꯅꯕ ꯒꯤꯗꯃꯛꯇ ꯆꯥꯎꯈꯠꯅꯕꯒꯤꯗꯃꯛ ꯑꯩꯈꯣꯏ ꯑꯩꯈꯣꯏꯒꯤ ꯂꯣꯟ ꯑꯁꯤ ꯑꯁꯤꯅ ꯉꯝꯖꯕ ꯄꯥꯎꯆꯦꯁꯨ ꯃꯌꯥꯝ ꯂꯩ ꯃꯤꯡ ꯑꯣꯏꯅ ꯄꯜꯂꯕꯗ ꯁꯉꯥꯏ ꯑꯦꯛꯁꯄ꯭ꯔꯦꯁ ꯏꯆꯦꯜ ꯑꯦꯛꯁꯄ꯭ꯔꯦꯁ ꯍꯥꯏꯔꯤꯕ ꯄꯥꯎ ꯆꯦ ꯑꯁꯤꯗ ꯃꯅꯤꯄꯨꯔꯤ ꯃꯌꯦꯛꯅ ꯅꯝꯗꯨꯅ ꯑꯩꯈꯣꯏꯒꯤ ꯂꯣꯟ ꯑꯁꯤꯕꯨ ꯑꯇꯣꯞꯄ ꯂꯝꯗ ꯁꯛ ꯇꯥꯛꯇꯨꯅ ꯍꯦꯟꯅ ꯆꯥꯎꯈꯠꯄ ꯈꯨꯟꯅꯥꯏ ꯑꯃ ꯑꯣꯏꯅ ꯑꯣꯏꯕꯗ ꯃꯇꯦꯡ ꯑꯣꯏꯍꯜꯂꯤ